ꯍꯜꯂꯣ ꯑꯦ ꯉꯁꯤꯁꯤ ꯑꯣ ꯆꯥꯟꯗꯦꯜꯒꯤ ꯃꯤꯅꯤ ꯏꯁꯇꯦꯗꯤꯌꯝꯗ ꯕꯣꯜ ꯌꯦꯡꯕ ꯆꯠꯁꯤꯔꯣ ꯉꯁꯤ ꯉꯁꯤ ꯍꯣꯔꯦꯟ ꯍꯣꯔꯦꯟ ꯅꯨꯡꯊꯤꯟ ꯑꯗꯨ ꯆꯠꯃꯤꯟꯅꯔꯒ ꯀꯔꯤ ꯑꯗꯨꯒꯤ ꯃꯐꯝꯗꯨꯗ ꯑꯩꯁꯨ ꯌꯧꯗ꯭ꯔꯤꯕꯀꯣ ꯑꯗꯨ ꯀꯃꯥꯏꯅ ꯀꯃꯥꯏꯅ

ꯑꯗꯣ ꯅꯪ ꯅꯪ ꯍꯣꯏ ꯀꯩꯅꯣꯒꯥꯏꯗꯨ ꯒꯥꯔꯤꯒꯥꯏꯗꯨ ꯀꯩꯅꯣ ꯇꯧꯔꯛꯑꯣꯀꯣ ꯅꯪꯒꯤ ꯇꯧꯔꯛꯑꯣꯀꯣ ꯑꯥ ꯑꯗꯨꯅ ꯍꯣꯔꯦꯟ ꯄꯨꯡ ꯀꯌꯥꯗꯅꯣ ꯍꯧꯒꯗꯕꯗꯣ ꯑꯩꯗꯤ ꯈꯪꯗ꯭ꯔꯤ ꯃꯤꯅꯤꯠ ꯑꯥ ꯑꯗꯨꯅ ꯍꯣꯔꯦꯟ ꯃꯣꯏꯗꯤ ꯇꯤꯀꯦꯠꯇꯤ ꯀꯌꯥ ꯀꯌꯥ ꯑꯣꯏꯕꯖꯥꯠꯂ ꯃꯣꯏ ꯃꯤꯅꯤ ꯏꯁꯇꯦꯗꯤꯌꯝꯗꯣ ꯑꯣ ꯑꯗꯨꯗꯤ ꯍꯣꯔꯦꯟ ꯑꯥ ꯈꯔ ꯉꯟꯅ ꯂꯥꯛꯂꯒ ꯆꯠꯂꯁꯤꯅꯦ ꯍꯣꯏ ꯐꯔꯦ ꯐꯔꯦ ꯑꯗꯨꯗꯤꯀꯣ ꯍꯣꯏ ꯍꯣꯏ ꯍꯣꯏ ꯑꯣ